ꯂꯧꯑꯦ ꯉꯥ ꯐꯥꯕ ꯑꯁꯤ ꯉꯥ ꯐꯥꯕ ꯍꯧꯖꯤꯛ ꯃꯇꯝꯗ ꯉꯥ ꯐꯥꯕ ꯍꯥꯏꯖꯁꯦ ꯐꯥꯝ ꯑꯃ ꯁꯤꯠꯈꯤꯕꯒꯤ ꯃꯊꯧꯅꯦ ꯉꯥ ꯐꯥꯕ ꯃꯇꯝꯗ ꯐꯥꯝ ꯁꯤꯠꯈꯤꯕꯗ ꯍꯧꯖꯤꯛꯇꯤ ꯂꯥꯈ ꯑꯍꯨꯝ ꯃꯔꯤ ꯑꯍꯨꯝ ꯐꯪꯉꯦ ꯑꯗꯨꯅ ꯏꯃꯨꯡ ꯃꯅꯨꯡ ꯑꯗꯨꯝ ꯑꯗꯤ ꯏꯃꯨꯡ ꯃꯅꯨꯡ ꯁꯤꯖꯤꯟꯅꯕꯗ ꯑꯗꯨꯝ ꯁꯤꯖꯤꯟꯅꯕ ꯌꯥꯔꯦ ꯀꯩꯁꯨ ꯑꯋꯥꯠ ꯑꯄꯥ ꯂꯩꯇꯕꯗꯨ ꯑꯣꯏꯅꯤ ꯍꯧꯖꯤꯛꯇꯤ ꯉꯥꯒꯤ ꯑꯣꯔꯗꯔ ꯌꯥꯝꯅ ꯀꯨꯡꯉꯦ ꯉꯥ ꯍꯧꯖꯤꯛꯇꯤ ꯈꯔ ꯉꯥ ꯌꯣꯛꯄꯗ ꯋꯥꯖꯔꯁꯨ ꯉꯥ ꯀꯩꯅꯣ ꯇꯧꯕꯗ ꯌꯥꯝ ꯀꯥꯅꯕ ꯊꯕꯛ ꯑꯗꯨ ꯑꯣꯏ ꯉꯥ ꯐꯥꯕꯒꯤ ꯁꯤꯟꯐꯝꯁꯤ ꯍꯧꯖꯤꯛꯇꯤ ꯑꯅꯝꯕꯅꯁꯨ ꯂꯣꯏꯅ ꯇꯧꯅꯔꯦ ꯌꯣꯛꯄ ꯈꯣꯠꯄꯗ ꯈꯔ ꯋꯥꯔꯁꯨ ꯄꯩꯁꯥꯗꯤ ꯄꯨꯂꯞ ꯄꯨꯂꯞꯈꯛ ꯐꯪꯕꯅꯤꯅ ꯏꯃꯨꯡ ꯃꯅꯨꯡꯁꯤꯁꯨ ꯀꯩꯁꯨ ꯋꯥꯗꯕ ꯁꯤꯖꯤꯟꯅꯕꯗ ꯌꯥꯝ ꯂꯥꯏꯅ ꯃꯦꯟꯇꯦꯟ ꯇꯧꯕ ꯑꯗꯨ ꯑꯣꯏ ꯉꯥ ꯐꯥꯕ ꯍꯥꯏꯁꯦ ꯑꯗꯨꯝ ꯐꯥꯔꯒ ꯑꯗꯨꯝ ꯁꯤꯖꯤꯟꯅꯔꯒ ꯄꯩꯁꯥ ꯃꯌꯥꯝ ꯐꯪꯕ ꯑꯣꯏ